ꯑꯩꯅ ꯈ꯭ꯋꯥꯏꯗꯒꯤ ꯄꯥꯝꯖꯕ ꯕꯥꯏꯛ ꯑꯍꯥꯟꯕꯗ ꯗ꯭ꯌꯨꯛ ꯑꯅꯤꯁꯨꯕꯗ ꯖꯤ ꯇꯤ ꯑꯍꯨꯝꯁꯨꯕꯗ ꯔꯣꯌꯦꯜ ꯏꯟꯐꯤꯜ ꯕꯨꯂꯦꯠ ꯃꯔꯤꯁꯨꯕꯗ ꯑꯦꯟ ꯅꯦꯁ ꯃꯉꯥꯁꯨꯕꯗ ꯑꯥꯔ ꯐꯤꯞꯇꯤꯟ ꯚꯤ ꯐꯣꯔ ꯇꯔꯨꯛꯁꯨꯕꯗ ꯀꯋꯥꯁꯥꯀꯤ ꯇꯔꯦꯠꯁꯨꯕꯗ ꯀꯦ ꯇꯤ ꯑꯦꯝ ꯅꯤꯄꯥꯜꯁꯨꯕꯗ ꯍꯤꯃꯥꯂꯤꯌꯥ ꯇꯔꯥꯁꯨꯕꯗ ꯑꯦꯛꯁ ꯄꯜꯁ ꯇꯔꯥꯅꯤꯊꯣꯏꯁꯨꯕꯗ ꯍꯔꯂꯤ ꯗꯦꯕꯤꯁꯟ

ꯃꯁꯤꯗ ꯑꯩꯅ ꯍꯧꯖꯤꯛ ꯍꯧꯖꯤꯛ ꯑꯥꯔ ꯐꯤꯞꯇꯤꯟ ꯚꯤ ꯐꯣꯔꯒꯤ ꯃꯄꯨ ꯑꯣꯏ ꯑꯥꯔ ꯐꯤꯞꯇꯤꯟ ꯚꯤ ꯐꯣꯔ ꯑꯁꯤ ꯊꯧꯕꯗ ꯌꯥꯝꯅ ꯅꯨꯡꯉꯥꯏ ꯃꯍꯥꯛꯀꯤ ꯑꯀꯣꯏꯕꯒꯤ ꯕꯣꯗꯤ ꯑꯗꯨ ꯄ꯭ꯂꯥꯁꯇꯤꯛꯀꯤꯕꯨꯗꯤ ꯑꯣꯏ ꯑꯗꯨ ꯑꯣꯏꯔꯒꯁꯨ ꯑꯩꯅ ꯄꯥꯝꯂꯤꯕꯗꯤ ꯃꯍꯥꯛꯀꯤ ꯌꯥꯡꯕ ꯃꯈꯣꯜ ꯊꯧꯕꯗ ꯅꯨꯡꯉꯥꯏꯕꯁꯤꯡ ꯑꯁꯤ ꯑꯩꯅ ꯄꯥꯝꯖꯕꯅꯤ

ꯑꯩꯅ ꯂꯩꯒꯦꯅ ꯈꯟꯈꯤ ꯑꯗꯨꯕꯨ ꯀꯥꯔꯃꯛꯇꯤ ꯂꯩꯕ ꯉꯝꯗꯦ ꯑꯗꯨꯕꯨ ꯃꯣꯏꯒꯤ ꯕꯥꯏꯛ ꯊꯣꯛꯂꯛꯄꯅ ꯕꯥꯏꯛ ꯑꯗꯨ ꯑꯩꯅ ꯂꯩꯒꯦꯅ ꯈꯟꯈꯤ ꯂꯩꯒꯦꯅ ꯈꯟꯈꯤꯕꯒꯤ ꯃꯇꯨꯡꯏꯟꯅ ꯃꯇꯝ ꯈꯔ ꯂꯩꯕꯒꯤ ꯃꯇꯨꯡꯏꯟꯅ ꯕꯤ ꯑꯦꯝ ꯗꯕꯂꯤꯌꯨꯒꯤ ꯕꯥꯏꯛ ꯑꯗꯨ ꯊꯣꯛꯂꯛꯈꯤ ꯊꯣꯛꯂꯛꯂꯤꯕ ꯕꯥꯏꯛ ꯑꯗꯨ ꯑꯩꯅ ꯂꯩꯔꯒꯦꯅ ꯈꯜꯂꯒ ꯃꯇꯨꯡꯗ ꯑꯗꯨꯕꯨ ꯄꯩꯁꯥꯕꯨꯗꯤ ꯌꯥꯝ ꯂꯩꯕ ꯑꯣꯏꯗꯝꯅꯤꯅ ꯑꯩꯅ ꯂꯩꯕꯕꯨꯗꯤ ꯉꯝꯈꯤꯗ꯭ꯔꯦ ꯉꯝꯈꯤꯗꯕꯅ ꯑꯩ ꯑꯁꯤ ꯕꯤ ꯑꯦꯝ ꯗꯕꯂꯤꯌꯨ ꯕꯥꯏꯛꯇ ꯉꯥꯎꯖꯩ ꯕꯤ ꯑꯦꯝ ꯗꯕꯂꯤꯌꯨ ꯕꯥꯏꯛ ꯑꯁꯤ ꯈꯔ ꯆꯥꯎꯏ ꯆꯥꯎꯔꯒ ꯃꯍꯥꯛꯁꯤ ꯌꯥꯝꯅ ꯐꯖꯩ ꯃꯍꯥꯛꯀꯤ ꯂꯣꯒꯣ ꯑꯆꯧꯕ ꯑꯃ ꯊꯦꯠꯂꯤ ꯍꯦꯠꯂꯥꯏꯠ ꯆꯥꯎꯏ ꯀ꯭ꯂꯁ ꯅꯨꯡꯉꯥꯏ ꯑꯗꯨꯗꯒꯤ ꯒ꯭ꯌꯥꯔ ꯅꯨꯡꯉꯥꯏ ꯊꯧꯕꯗ ꯌꯥꯝꯅ ꯅꯨꯡꯉꯥꯏ ꯃꯁꯤ ꯃꯁꯥ ꯍꯥꯏꯐꯦꯠꯇꯪ ꯆꯥꯎꯔꯞ ꯇꯧꯔꯒ ꯊꯧꯕꯅꯤꯅ ꯌꯥꯝꯅ ꯅꯨꯡꯉꯥꯏ